ꯑꯧ ꯑꯩ ꯍꯥꯏꯖꯒꯦ ꯑꯩ ꯐꯤ ꯁꯥꯕꯤ ꯑꯃ ꯑꯣꯏꯅ ꯑꯩ ꯌꯥꯝꯅ ꯀꯥꯟꯅꯩ ꯍꯥꯏꯗꯤ ꯑꯩꯅ ꯐꯤꯅꯨꯡ ꯁꯥꯕ ꯍꯥꯏꯕꯁꯤꯅ ꯑꯩꯈꯣꯏꯒꯤꯗꯤ ꯑꯩ ꯁꯤꯟꯐꯝ ꯑꯣꯏꯅ ꯂꯩꯖꯔꯦꯕ ꯀꯩꯒꯤꯅꯣ ꯍꯥꯏꯕꯗ ꯑꯩꯈꯣꯏꯗꯤ ꯊꯕꯛ ꯏꯟꯈꯥꯡ ꯇꯧꯕ ꯅꯠꯇꯕꯅꯤꯅ ꯑꯃ ꯑꯃꯗ ꯆꯠꯄ ꯈꯣꯠꯄ ꯑꯗꯒꯤ ꯑꯩꯈꯣꯏꯒꯤ ꯀꯩꯅꯣ ꯇꯧꯕ ꯈꯣꯠꯄ ꯑꯃ ꯑꯃ ꯊꯕꯛ ꯏꯟꯈꯥꯡ ꯂꯩꯇꯕꯅꯤꯅꯀꯣ ꯐꯤꯅꯨꯡ ꯁꯥꯕ ꯍꯥꯏꯕꯁꯤꯅ ꯑꯉꯥꯡ ꯅꯨꯄꯤ ꯁ꯭ꯀꯨꯜ ꯆꯠꯈ꯭ꯔꯀꯥꯟꯗ ꯃꯣꯏꯒꯤ ꯊꯥꯗꯣꯛꯈ꯭ꯔꯅꯤ ꯃꯣꯏ ꯆꯠꯍꯟꯈ꯭ꯔ ꯃꯇꯨꯡꯗ ꯑꯩꯈꯣꯏꯅ ꯐꯤꯁꯦ ꯁꯥꯔꯅꯤ ꯑꯗꯨꯒ ꯑꯗꯨꯝ ꯀꯥꯟꯅꯩꯌꯦꯕ ꯑꯩꯈꯣꯏꯗꯤ ꯐꯤꯁꯦ ꯁꯥꯔꯀꯥꯟꯗ ꯍꯣꯔꯦꯟ ꯑꯃꯨꯛ ꯃꯣꯏ ꯍꯜꯂꯛꯇ꯭ꯔꯤ ꯐꯥꯎꯕ ꯑꯩꯈꯣꯏ ꯑꯗꯨꯝ ꯐꯤꯁꯦ ꯑꯗꯨꯝ ꯁꯥꯔꯒ ꯂꯩꯗꯣꯏꯅꯦꯕ ꯐꯤꯁꯦ ꯁꯥꯕꯁꯤꯅ ꯑꯩꯈꯣꯏꯅ ꯅꯣꯡꯃꯗ ꯂꯨꯄꯥ ꯆꯅꯤ ꯆꯍꯨꯝꯗꯤ ꯑꯗꯨꯝ ꯇꯥꯟꯕ ꯉꯝꯃꯤ ꯁꯤꯁꯤꯅ ꯑꯩꯈꯣꯏꯅ ꯑꯉꯥꯡꯒꯤ ꯀꯩꯅꯣꯝ ꯂꯩꯕ ꯈꯣꯠꯄ ꯑꯗꯒꯤ ꯑꯆꯥꯄꯣꯠꯇ ꯑꯣꯏꯔꯣ ꯑꯗꯒꯤ ꯑꯉꯥꯡꯒꯤ ꯃꯣꯏꯒꯤ ꯑꯩꯈꯣꯏꯒꯤ ꯅꯨꯄꯥꯗ ꯑꯩꯈꯣꯏꯅ ꯗꯤꯃꯥꯟ ꯇꯧꯒꯗꯕ ꯍꯥꯏꯗꯤ ꯑꯩꯈꯣꯏꯅ ꯃꯣꯏꯗ ꯗꯤꯄꯦꯟ ꯇꯧꯔꯒ ꯂꯩꯒꯗꯕꯗꯣ ꯑꯩꯈꯣꯏ ꯌꯥꯝ ꯐ꯭ꯔꯤꯗꯝ ꯑꯣꯏꯅ ꯏꯁꯇ꯭ꯔꯣꯡ ꯑꯣꯏꯅ ꯑꯩꯈꯣꯏ ꯂꯩꯕ ꯉꯝꯃꯦꯕ ꯁꯤꯒꯤ ꯄꯩꯁꯥ ꯐꯤ ꯈꯤꯇꯪ ꯊꯣꯛꯂꯛꯄꯁꯤꯅ ꯀꯩꯅꯣ ꯀꯥꯟꯅꯕ ꯍꯥꯏ ꯇꯥꯔꯦ ꯑꯩꯈꯣꯏꯗꯀꯣ ꯄꯩꯁꯥ ꯈꯔ ꯈꯔ ꯈꯔ ꯂꯥꯛꯆꯕꯖꯁꯤꯅ ꯑꯩꯈꯣꯏꯒꯤ ꯅꯨꯄꯤ ꯑꯃ ꯑꯣꯏꯕꯗ ꯁꯤꯟꯐꯝ ꯑꯃ ꯄꯥꯏꯔꯒ ꯑꯩꯈꯣꯏꯅ ꯅꯣꯡꯃꯒꯤ ꯇꯧꯐꯝ ꯊꯣꯛꯄ ꯑꯩꯈꯣꯏꯒꯤ ꯊꯕꯛ ꯏꯟꯈꯥꯡ ꯁꯨꯕ ꯂꯣꯏꯔꯒꯁꯨ ꯀꯣ ꯑꯩꯈꯣꯏꯒꯤ ꯐꯤꯅꯨꯡ ꯁꯥꯗꯅ ꯈꯣꯠꯇꯅ ꯑꯩꯈꯣꯏꯅ ꯂꯩꯔꯀꯥꯟꯗ ꯄꯩꯁꯥ ꯅꯨꯡꯁꯥꯁꯤꯅ ꯑꯩꯈꯣꯏꯒꯤ ꯏꯃꯨꯡꯒꯤ ꯀꯔꯤ ꯀꯔꯤ ꯑꯋꯥꯠ ꯑꯄꯥ ꯅꯨꯄꯥꯅ ꯊꯣꯛꯂꯛꯄꯗ ꯉꯥꯏꯕ ꯅꯠꯇꯕ ꯑꯩꯈꯣꯏꯒꯤ ꯇꯣꯉꯥꯟꯕ ꯑꯩꯈꯣꯏꯒꯤ ꯍꯥꯏꯗꯤ ꯑꯋꯥꯠ ꯑꯄꯥ ꯃꯦꯜꯂꯛꯄ ꯈꯣꯠꯂꯛꯄ ꯂꯣꯏꯅꯃꯛ ꯏꯁꯥ ꯏꯊꯟꯇ ꯂꯣꯏꯅ ꯗꯤꯃꯥꯟ ꯗꯤꯄꯦꯟ ꯇꯧꯖꯔꯒ ꯏꯁꯥꯅ ꯏꯔꯣꯝꯗꯣꯝ ꯂꯦꯞꯆꯕ ꯉꯝꯕ ꯍꯥꯏꯕꯗꯣ ꯑꯩꯈꯣꯏ ꯑꯣꯏꯖꯔꯦꯕꯀꯣ